ꯆꯥꯎꯈꯠꯄꯒꯤ ꯃꯇꯨꯡ ꯏꯟꯅ ꯃꯃꯥꯡꯗ ꯁꯤꯖꯤꯟꯅꯔꯝꯕ ꯐꯣꯟꯁꯤꯡꯁꯤꯅ ꯀꯤꯄꯦꯗ ꯑꯗꯨꯒ ꯍꯧꯖꯤꯛꯀꯤ ꯃꯇꯝꯒꯤ ꯑꯣꯏꯔꯤꯕꯁꯤꯡꯁꯤꯅ ꯏꯁꯃꯥꯔꯠ ꯐꯣꯟ ꯃꯇꯝꯗꯨꯒꯤ ꯍꯥꯟꯅꯒꯤ ꯁꯤꯖꯤꯟꯅꯕ ꯀꯤꯄꯦꯗꯇꯨꯗꯅ ꯑꯩꯈꯣꯏꯒꯤ ꯁꯛ ꯃꯥꯏ ꯎꯍꯟꯗꯕ ꯎꯕ ꯐꯪꯗꯕ ꯑꯗꯒꯤ ꯔꯤꯆꯥꯔꯖꯇꯃꯛ ꯍꯥꯏꯔꯒꯁꯨ ꯌꯥꯝꯅ ꯄꯩꯁꯥꯁꯨ ꯑꯦꯃꯥꯎꯟꯁꯨ ꯌꯥꯝꯅꯁꯨ ꯌꯥꯝꯗꯦ ꯑꯗꯨꯒ ꯑꯩꯈꯣꯏꯒꯤ ꯃꯇꯝꯒꯤ ꯆꯦꯟꯖ ꯂꯥꯛꯄꯒꯤ ꯃꯇꯨꯡ ꯏꯟꯅ ꯑꯩꯈꯣꯏꯅ ꯀꯔꯤ ꯀꯔꯤ ꯏꯟꯇꯔꯅꯦꯠꯇ ꯁꯞꯄꯣꯁ ꯑꯦꯛꯖꯥꯝꯄꯜꯒꯤ ꯀꯣꯏꯁꯟ ꯑꯃ ꯌꯦꯡꯕ ꯅꯠꯇ꯭ꯔꯒꯁꯨ ꯑꯦꯅꯤ ꯑꯞ ꯇꯨ ꯗꯦꯠ ꯂꯥꯏꯐꯂꯤꯍꯨꯗꯇ ꯆꯪꯕꯒꯤ ꯑꯣꯏꯕ ꯑꯣꯏꯔꯣ ꯑꯦꯅꯤ ꯑꯩꯈꯣꯏꯒꯤ ꯑꯄꯥꯝꯕꯁꯤꯡ ꯌꯦꯡꯕꯁꯨ ꯌꯥꯗꯦ ꯑꯗꯨ ꯍꯧꯖꯤꯛꯀꯤ ꯃꯇꯝꯁꯤꯅꯗꯤ ꯌꯥꯝ ꯏꯟꯇꯂꯤꯖꯦꯟꯁ ꯌꯥꯝꯅ ꯇꯦꯛꯅꯣꯂꯣꯖꯤ ꯌꯥꯝꯅ ꯋꯥꯡꯕꯒꯤ ꯃꯇꯨꯡ ꯏꯟꯅꯗꯤ ꯍꯧꯖꯤꯛꯀꯤ ꯏꯁꯃꯥꯔꯠ ꯐꯣꯟ ꯊꯣꯛꯂꯛꯄꯁꯤꯅꯗꯤ ꯀꯥꯟꯅꯕꯁꯦ ꯌꯥꯝꯅ ꯍꯦꯜꯂꯦ ꯔꯤꯆꯥꯔꯖ ꯗꯦꯇꯥ ꯄꯦꯛ ꯌꯥꯝꯅ ꯆꯪꯅ ꯔꯤꯆꯥꯔꯖ ꯇꯧꯕ ꯑꯣꯏꯕ ꯇꯥꯔꯒꯁꯨ ꯌꯥꯝꯅ ꯁꯤꯖꯤꯟꯅꯕꯁꯦ ꯁꯤꯅꯗꯤ ꯌꯥꯝꯅ ꯑꯩꯈꯣꯏꯗ ꯃꯥꯡꯖꯤꯟ ꯊꯥꯅ ꯊꯕꯛ ꯈꯨꯗꯤꯡꯃꯛ ꯇꯧꯕꯗꯁꯨ ꯑꯗꯨꯃꯥꯏꯅ ꯑꯩꯈꯣꯏꯗ ꯀꯥꯟꯅꯕ ꯌꯥꯝꯅ ꯄꯤꯔꯦ ꯑꯗꯨꯒꯤ ꯈꯦꯠꯅꯕꯁꯤꯕꯨ ꯁꯛꯁꯨ ꯎꯅꯍꯟꯗꯦ ꯍꯥꯟꯅꯗꯤ ꯍꯧꯖꯤꯛꯇꯤ ꯁꯛ ꯎꯅꯔꯦ ꯃꯐꯝꯗꯨꯗ ꯆꯠꯄ ꯐꯪꯗ꯭ꯔꯒꯁꯨ ꯑꯩꯈꯣꯏꯅ ꯑꯗꯨꯝ ꯐꯣꯟꯁꯤꯗ ꯐꯣꯟꯒꯤ ꯊ꯭ꯔꯨꯗꯒꯤ ꯑꯩꯈꯣꯏꯅ ꯑꯗꯨꯝ ꯁꯛ ꯃꯥꯏꯁꯨ ꯈꯪꯅꯍꯜꯂꯦ ꯑꯗꯒꯤ ꯄꯩꯁꯥ ꯊꯥꯗꯣꯛ ꯊꯥꯖꯤꯟ ꯇꯧꯕ ꯑꯣꯏꯔꯁꯨ ꯍꯧꯖꯤꯛꯇꯤ ꯌꯥꯝꯅ ꯑꯩꯈꯣꯏꯗ ꯌꯥꯝꯅ ꯀꯥꯟꯅꯍꯜꯂꯦ ꯃꯇꯝꯁꯨ ꯌꯥꯝꯅ ꯑꯩꯈꯣꯏꯅ ꯍꯥꯟꯅꯗꯤ ꯁꯥꯏꯕꯔꯗꯒꯨꯝꯕ ꯑꯦꯅꯤ ꯕꯦꯡꯇꯒꯨꯝꯕ ꯆꯠꯂꯒ ꯑꯩꯈꯣꯏꯅ ꯇꯧꯖꯩ ꯍꯧꯖꯤꯛꯅ ꯏꯁꯥ ꯏꯁꯥꯒꯤ ꯏꯁꯃꯥꯔꯠ ꯐꯣꯟ ꯄꯥꯏꯈꯤꯕꯁꯤꯅꯗꯤ ꯏꯁꯥꯅ ꯑꯗꯨꯝ ꯊꯥꯕꯁꯨ ꯌꯥꯔꯦ ꯃꯇꯝꯁꯨ ꯁꯦꯐ ꯑꯣꯏꯔꯦ ꯀꯥꯟꯅꯕꯁꯦ ꯍꯧꯖꯤꯛꯀꯤ ꯃꯇꯝꯒꯤ ꯆꯠꯅꯕꯤꯁꯦ ꯀꯥꯟꯅꯕ ꯈꯦꯠꯅꯕꯁꯤꯕꯨ ꯁꯤ ꯃꯉꯥꯏꯔꯦ